ꯍꯜꯂꯣ ꯇꯥꯏ ꯑꯥ ꯚꯣꯠꯁꯦ ꯍꯧꯖꯤꯛ ꯇꯨ ꯊꯥꯎꯖꯟ ꯇ꯭ꯋꯦꯟꯇꯤ ꯐꯣꯔ ꯚꯣꯠꯁꯦ ꯃꯥꯔꯁ ꯗꯦꯠ ꯐꯤꯐꯇꯤꯟ ꯁꯤꯗꯩ ꯍꯧꯅꯦꯗꯤ ꯍꯥꯏꯅꯩꯌꯦꯕꯀꯣ ꯑꯗꯣ ꯅꯨꯃꯤꯠꯁꯦ ꯐꯤꯐꯇꯤꯟꯗꯒꯤꯗꯤ ꯍꯧꯅꯦꯗꯤ ꯍꯥꯏꯅꯕꯅꯦ ꯑꯗꯣ ꯆꯞ ꯆꯥꯕꯗꯤ ꯂꯦꯞꯇ꯭ꯔꯤꯅꯦ ꯑꯥ ꯕꯥꯏ ꯗꯥꯔꯀꯥꯔ ꯑꯣꯏꯕꯁꯦ ꯈꯤꯇꯪ ꯌꯥꯎꯗꯧ ꯃꯜꯂꯦ ꯑꯗꯣ ꯈꯪꯗꯦ ꯊꯣꯛꯑꯥ ꯃꯥꯏ ꯃꯤꯁꯦ ꯏꯔꯩ ꯂꯩꯇꯕ ꯍꯟꯗꯛꯀꯤ ꯂꯥꯟꯁꯤꯅꯀꯣ ꯑꯗꯣ ꯃꯥꯒꯤ ꯃꯤꯁꯦ ꯄꯥꯛ ꯂꯩꯗꯧꯗ ꯃꯥꯟꯗꯦ ꯑꯗꯨ ꯍꯌꯦꯡ ꯅꯣꯡꯃꯥꯏꯖꯤꯡꯁꯦ ꯁꯨꯇꯤ ꯑꯣꯏꯗꯣꯏꯔ ꯍꯥꯏꯔꯣ ꯑꯣ ꯁꯨꯇꯤꯁꯦ ꯏꯁꯇꯦꯠꯀꯤ ꯑꯣꯏꯅ ꯑꯣꯏꯕꯅꯤꯅ ꯁꯨꯇꯤꯗꯤ ꯑꯣꯏꯔꯅꯤ ꯑꯥ ꯑꯗꯨꯅ ꯄꯤꯕ ꯅꯣꯠꯁ ꯇꯣ ꯁꯤꯜꯍꯧꯋꯦ ꯑꯗꯣ ꯁꯥꯔ ꯃꯦꯠꯁꯀꯤꯗꯤ ꯁꯤꯜꯍꯧꯋꯦ ꯐꯤꯖꯤꯛꯁꯀꯤꯗꯣ ꯁꯤꯜꯗꯤ ꯁꯤꯜꯂꯒ ꯇꯪꯈꯥꯏ ꯒꯨꯝꯕꯗꯤ ꯁꯤꯜꯍꯧꯋꯦ ꯑꯗꯣ ꯑꯔꯦꯝꯕ ꯃꯈꯩꯗꯤ ꯑꯩ ꯁꯤꯜꯍꯧꯗꯔꯦ ꯑꯇꯣꯞꯄ ꯏꯃꯥꯟꯅꯕ ꯈꯔ ꯁꯤꯜꯍꯧꯕꯅꯦ ꯑꯗꯣ ꯑꯩ ꯅꯨꯃꯤꯗꯥꯡ ꯁꯤꯜꯒꯦꯅ ꯍꯥꯏꯈꯤꯕꯅꯦꯀꯣ ꯑꯝꯕꯨꯛ ꯁꯤꯜꯍꯧꯗ꯭ꯔꯕꯣ ꯑꯣ ꯅꯪ ꯁꯤꯜꯍꯧꯗ꯭ꯔꯗꯤ ꯑꯩ ꯍꯣꯔꯦꯟ ꯅꯨꯃꯤꯗꯥꯡꯁꯤꯗ ꯑꯩ ꯄꯨꯂꯞ ꯁꯤꯜꯕꯗꯣ ꯂꯣꯏ ꯁꯤꯜꯂꯒꯦ ꯑꯗꯨꯒ ꯅꯪ ꯍꯌꯦꯡ ꯁ꯭ꯀꯨꯜ ꯂꯥꯛꯀꯗ꯭ꯔꯣ ꯑꯗꯣ ꯍꯌꯦꯡ ꯁ꯭ꯀꯨꯜ ꯂꯥꯛꯄꯗ ꯑꯗꯨꯝ ꯀ꯭ꯂꯥꯁ ꯂꯣꯏꯔꯒ ꯅꯪ ꯑꯩꯉꯣꯟꯗꯒꯤ ꯑꯗꯨꯝ ꯅꯣꯠꯁꯇꯣ ꯂꯧꯔꯣ ꯑꯗꯨꯒ ꯅꯪ ꯑꯋꯥꯠꯄ ꯃꯈꯩꯗꯣ ꯁꯤꯡꯗꯣ ꯍꯌꯦꯡꯗꯣ ꯄꯨꯂꯞ ꯁꯤꯡꯒꯠꯂꯛꯑꯣ ꯏꯁꯃꯥꯔꯠ ꯀ꯭ꯂꯥꯁ ꯌꯥꯎꯗꯕꯒꯤ ꯍꯥꯏꯔꯣ ꯑꯥ ꯍꯣꯏ ꯑꯣꯖꯥꯗ ꯑꯩꯈꯣꯏ ꯃꯈꯩ ꯄꯨꯟꯂꯒ ꯑꯝꯇꯪ ꯍꯥꯏꯔ ꯌꯦꯡꯁꯤ ꯑꯗꯨ ꯑꯣꯏꯔꯒ ꯑꯥ ꯑꯗꯣ ꯍꯣꯏ ꯑꯩꯈꯣꯏ ꯁ꯭ꯀꯨꯜ ꯍꯣꯏ ꯈꯔꯕꯨꯗꯤ ꯑꯗꯨꯝꯕꯒꯤ ꯃꯇꯥꯡꯗ ꯈꯔꯕꯨꯗ ꯁꯣꯟꯊꯔꯦ ꯑꯗꯣ ꯑꯩꯈꯣꯏ ꯃꯌꯥꯝ ꯆꯪꯉꯒ ꯍꯥꯏꯔ ꯌꯦꯡꯁꯦ ꯑꯗꯣ ꯑꯩꯈꯣꯏꯅ ꯐꯪꯍꯧꯗ꯭ꯔꯁꯨ ꯑꯩꯈꯣꯏ ꯃꯈꯥ ꯇꯥꯕ ꯃꯈꯩꯗꯨꯒꯤ ꯃꯣꯏꯗ ꯐꯪꯖꯍꯧꯅꯕꯀꯣ ꯎꯝ ꯑꯩꯈꯣꯏꯁꯦ ꯍꯟꯗꯛ ꯇꯨ꯭ꯋꯦꯜꯐꯁꯦ ꯊꯥ ꯂꯣꯏꯔꯦꯗꯅ ꯑꯗꯨꯒ ꯏꯝꯐꯥꯜꯗ ꯊꯕꯛꯀꯤ ꯀꯣꯆꯤꯡ ꯖꯦ ꯑꯦꯐ ꯁꯤ ꯃꯣꯏ ꯖꯦꯅꯔꯦꯜ ꯐꯥꯎꯟꯗꯦꯁꯟ ꯀꯣꯔꯁ ꯍꯥꯏꯔꯒ ꯑꯃ ꯂꯩꯕꯗꯣ ꯑꯗꯨꯏꯗꯣ ꯑꯩ ꯇꯧꯒꯦ ꯈꯟꯕꯅꯦ ꯑꯗꯣ ꯅꯪꯁꯨ ꯑꯗꯨꯝ ꯇꯧꯅꯤꯡꯉꯗꯤ ꯍꯟꯗꯛ ꯇꯨ꯭ꯌꯦꯜꯐ ꯂꯣꯏꯔꯒ ꯑꯩꯈꯣꯏ ꯂꯣꯏ ꯈꯟꯅꯁꯦ ꯑꯗꯨ ꯄꯨꯂꯞ ꯑꯥꯗ ꯀꯥꯔ ꯇꯧꯔꯨꯅꯕ ꯀꯛꯆꯤꯡꯗ ꯇꯧꯕꯁꯤꯗꯤ ꯁꯨꯃꯥꯏꯅ ꯖꯣꯕꯀꯤ ꯇꯧ ꯀꯥꯟꯗ ꯑꯣꯖꯥꯗ ꯈꯔ ꯇꯥꯡꯕꯅꯤꯅꯀꯣ ꯏꯝꯐꯥꯜꯗ ꯑꯗꯨꯃꯥꯏꯅ ꯆꯠꯁꯦ ꯀꯣꯆꯤꯡꯁꯤꯗꯤ ꯇꯨ꯭ꯔꯦꯜꯐꯀꯤ ꯑꯣꯏꯔꯔꯣꯏ ꯇꯨ꯭ꯌꯦꯜꯐꯀꯤꯗꯤ ꯑꯗꯨꯝ ꯑꯩꯈꯣꯏ ꯀꯛꯆꯤꯡꯒꯤ ꯑꯣꯖꯥ ꯃꯈꯩꯗ ꯇꯧꯔꯒ ꯑꯩꯈꯧꯏ ꯇꯨ꯭ꯌꯦꯜꯐꯀꯤꯗꯤ ꯊꯥꯈ꯭ꯔꯁꯦ ꯑꯗꯣ ꯊꯕꯛꯀꯤꯁꯤꯗꯤ ꯇꯨ꯭ꯌꯦꯜꯐ ꯂꯣꯔꯒ ꯇꯧꯗꯧꯅꯦ ꯑꯦꯛꯖꯥꯝ ꯁꯦꯟꯇꯔꯁꯦ ꯃꯃꯥꯡ ꯃꯃꯥꯡꯗꯤ ꯑꯩꯈꯣꯏ ꯄꯤ ꯑꯥꯔ ꯁ꯭ꯀꯨꯜ ꯁꯤꯗꯪ ꯄꯤꯕꯅꯦ ꯑꯗꯨ ꯍꯟꯗꯛꯁꯨ ꯑꯗꯨꯝ ꯇꯧꯗꯧ ꯃꯥꯟꯂꯦ ꯑꯁꯨꯃꯥꯏꯅ ꯃꯃꯥꯡꯒꯤ ꯑꯗꯨꯃꯥꯏꯅ ꯑꯥ ꯑꯦꯛꯖꯦꯝꯁꯦ ꯂꯥꯏꯔꯤꯛ ꯄꯥꯗ ꯌꯥꯔꯣꯏ ꯎꯝ ꯑꯦꯛꯖꯥꯝꯁꯦ ꯅꯛꯁꯤꯜꯂꯛꯑꯦ ꯑꯗꯒꯤ ꯂꯥꯏꯔꯤꯛꯁꯨ ꯂꯥꯟꯒ ꯀꯩꯒ ꯐꯖꯅ ꯄꯥꯍꯧꯗꯦ ꯍꯟꯗꯛ ꯑꯦꯛꯖꯝꯁꯤꯗꯤ ꯈꯪꯗꯦ ꯈꯔ ꯋꯥꯗꯧ ꯃꯥꯟꯂꯦ ꯍꯣꯏ ꯍꯣꯏ ꯍꯣꯏ ꯚꯥꯏ ꯃꯊꯪ ꯍꯌꯦꯡ ꯐꯥꯎꯅꯔꯁꯦ ꯑꯃꯨꯛ